ꯑꯩꯈꯣꯏꯒꯤ ꯃꯣꯔꯦꯗꯗꯤ ꯗꯨꯀꯥꯟꯁꯤ ꯌꯥꯝꯗꯦ ꯗꯨꯀꯥꯟꯁꯤ ꯌꯥꯝ ꯌꯥꯝꯗꯦ ꯗꯨꯀꯥꯟ ꯃꯔꯤ ꯃꯔꯤꯃꯨꯛꯇꯤ ꯂꯩꯕ ꯃꯥꯜꯂꯦ ꯗꯨꯀꯥꯟ ꯈꯔꯅ ꯑꯩꯈꯣꯏꯒꯤ ꯑꯉꯥꯡꯒꯤ ꯁꯥꯟꯅꯄꯣꯠꯀꯤ ꯌꯣꯟꯕ ꯗꯨꯀꯥꯟ ꯈꯔꯅ ꯍꯋꯥꯏ ꯆꯦꯡꯋꯥꯏ ꯌꯣꯟꯕ ꯗꯨꯀꯥꯟ ꯈꯔꯅ ꯑꯩꯈꯣꯏꯒꯤ ꯀꯔꯤ ꯍꯥꯏꯅꯤ ꯑꯩꯈꯣꯏꯒꯤ ꯀꯔꯤ ꯑꯥꯜꯂꯨꯒꯨꯝꯕ ꯍꯋꯥꯏ ꯆꯦꯡꯋꯥꯏ ꯑꯃ ꯑꯃ ꯑꯗꯨꯒꯨꯝꯕ ꯌꯣꯟꯕ ꯗꯨꯀꯥꯟ ꯈꯔ ꯂꯩ ꯑꯗꯨ ꯃꯣꯏꯁꯤ ꯃꯣꯏꯁꯤꯗ ꯊꯝꯃꯤꯁꯦ ꯗꯨꯀꯥꯟꯁꯤꯗ ꯊꯝꯃꯤꯁꯤ ꯀꯩꯅꯣ ꯑꯩꯈꯣꯏꯒꯤ ꯍꯋꯥꯏ ꯃꯨꯡ ꯗꯥꯜ ꯑꯇꯥ ꯆꯦꯡ ꯁꯨꯄꯔ ꯐꯥꯏꯟ ꯑꯗꯒꯤꯗꯤ ꯑꯩꯈꯣꯏꯒꯤ ꯄꯀꯧꯔꯤ ꯕꯣꯔꯥ ꯕꯣꯔꯥ ꯄꯀꯧꯔꯤ ꯍꯥꯏꯗꯤ ꯑꯩꯈꯣꯏꯒꯤ ꯁꯣꯌꯥ ꯆꯪꯁꯇꯨꯅꯤꯀꯣ ꯑꯩꯅ ꯍꯥꯏꯁꯦ ꯑꯗꯨꯒ ꯑꯩꯈꯣꯏꯒꯤ ꯆꯥꯅ ꯊꯛꯅꯕ ꯅꯣꯡꯃꯗ ꯆꯪꯗꯕ ꯌꯥꯗ꯭ꯔꯕ ꯑꯩꯈꯣꯏꯒꯤ ꯆꯅꯝ ꯇꯤꯜꯍꯧ ꯌꯥꯝ ꯇꯥꯡꯅ ꯃꯣꯏꯁꯦ ꯇꯥꯡꯉꯦ ꯃꯤꯟꯁ ꯃꯣꯏꯅ ꯄꯣꯔꯛꯄꯁꯦ ꯃꯤꯟꯁ ꯑꯣꯐ ꯃꯣꯏꯒꯤ ꯄꯨꯔꯛꯏꯕ ꯁꯣꯔꯁꯁꯦ ꯏꯝꯐꯥꯜꯗꯒꯤ ꯄꯨꯔꯛꯄꯅꯤꯅ ꯃꯃꯜꯁꯨ ꯈꯤꯇꯪ ꯇꯥꯡꯅ ꯌꯣꯜꯂꯤ ꯃꯣꯏꯒꯤ ꯄꯣꯠꯁꯦ ꯑꯗꯣ ꯑꯇꯣꯞꯄ ꯗꯨꯀꯥꯟꯁꯨ ꯂꯩ ꯑꯇꯣꯞꯄ ꯗꯨꯀꯥꯟꯁꯤꯡꯁꯤꯅꯁꯨ ꯑꯗꯨꯝ ꯑꯅꯝꯕꯅ ꯒ꯭ꯔꯣꯁꯔꯤꯒꯤ ꯑꯣꯏ ꯒ꯭ꯔꯣꯁꯔꯤꯒꯤ ꯑꯣꯏꯕꯁꯤ ꯗꯨꯀꯥꯟ ꯑꯃꯒ ꯑꯃꯒ ꯑꯗꯨꯝ ꯃꯃꯜꯁꯦ ꯃꯣꯏꯁꯨ ꯍꯧꯖꯤꯛꯇꯤ ꯕꯤꯖꯤꯅꯦꯁꯅꯤꯗꯣ ꯕꯤꯖꯤꯅꯦꯁ ꯍꯥꯏꯁꯤꯗꯤ ꯑꯗꯨꯝ ꯄꯩꯁꯥꯁꯤ ꯑꯗꯨꯝ ꯈꯦꯠꯅꯅ ꯑꯃꯅ ꯇꯥꯡꯒꯅꯤ ꯑꯃꯅ ꯍꯣꯡꯒꯅꯤ ꯑꯩꯈꯣꯏꯁꯨ ꯑꯍꯣꯡꯕꯗꯨꯗ ꯑꯗꯨꯝ ꯆꯪꯉꯤ ꯍꯧꯖꯤꯛ ꯒꯣꯖꯤꯜꯂꯥ ꯑꯃꯗ ꯃꯃꯜ ꯂꯨꯄꯥ ꯆꯥꯝꯃ ꯌꯧꯈ꯭ꯔꯦ ꯀꯔꯤꯅꯣ ꯍꯥꯏꯗꯣꯔꯤꯁꯦ ꯈꯪꯗꯦ ꯑꯗꯨꯅ ꯌꯥꯝ ꯇꯥꯡꯉꯤ ꯑꯗꯨꯒ ꯄꯣꯠꯁꯤ ꯈ꯭ꯋꯥꯏꯗꯒꯤ ꯌꯦꯔꯨꯝ ꯅꯨꯡꯔꯨꯝ ꯌꯣꯟꯕ ꯑꯃ ꯑꯃ ꯌꯣꯜꯂꯤ ꯑꯗꯨꯃꯥꯏꯅ ꯇꯧꯋꯤ ꯑꯗꯨꯗꯒꯤꯗꯤ ꯄꯣꯠꯁꯦ ꯑꯩꯈꯣꯏꯅ ꯂꯧꯕ ꯃꯇꯝꯁꯤꯗ ꯍꯣꯏ ꯃꯣꯏꯁꯨ ꯋꯥꯅ ꯄꯨꯖꯔꯛꯄꯅꯤ ꯑꯩꯈꯣꯏꯁꯨ ꯈꯪꯉꯤ ꯋꯥꯅ ꯄꯨꯔꯛꯄ ꯄꯣꯠ ꯉꯥꯛꯇꯅꯤ ꯕꯥꯔꯒꯦꯟ ꯇꯧꯗꯕ ꯅꯠꯇꯦꯗ ꯕꯥꯔꯒꯦꯟ ꯇꯧꯋꯤ ꯄꯣꯠꯁꯤ ꯑꯗꯨꯕꯨ ꯒ꯭ꯔꯣꯁꯔꯤꯒꯤ ꯑꯥꯏꯇꯦꯝꯗꯗꯤ ꯌꯥꯝ ꯀꯟꯅ ꯑꯩꯈꯣꯏꯁꯦ ꯕꯥꯔꯒꯦꯟ ꯇꯧꯁꯤꯟꯗꯦ ꯍꯥꯏꯗꯤ ꯃꯣꯏꯁꯨ ꯋꯥꯅ ꯄꯨꯔꯛꯄ ꯑꯃ ꯑꯃ ꯇꯧꯕꯅꯤꯅ ꯑꯗꯨꯕꯨ ꯄꯣꯠꯁꯤ ꯐ꯭ꯔꯨꯇꯤꯒꯨꯝꯕ ꯑꯦꯄꯤꯒꯨꯝꯕ ꯑꯩꯈꯣꯏꯒꯤ ꯆꯨꯝꯅꯒꯤ ꯂꯩꯗꯅꯀꯣ ꯅꯣꯔꯃꯦꯜ ꯁꯨꯝ ꯀꯔꯤ ꯍꯥꯏꯅꯤ ꯒ꯭ꯔꯣꯁꯔꯤ ꯑꯥꯏꯇꯦꯝ ꯅꯠꯇꯕ ꯌꯣꯜꯂꯤꯕ ꯃꯣꯏꯒꯤ ꯄꯣꯠꯁꯤꯡꯁꯤꯗꯗꯤ ꯄꯣꯠꯁꯦ ꯈꯔ ꯍꯦꯟꯅ ꯑꯩꯈꯣꯏꯅ ꯄꯩꯁꯥꯁꯦ ꯍꯦꯟꯅ ꯂꯧꯔꯒꯗꯤ ꯄꯣꯠꯁꯤ ꯈꯤꯇꯪ ꯂꯨꯄꯥ ꯂꯤꯁꯤꯡ ꯑꯃ ꯑꯅꯤ ꯃꯌꯥ ꯇꯥꯅ ꯂꯧꯔꯒꯗꯤ ꯕꯥꯔꯒꯦꯟ ꯇꯧꯋꯤ ꯈꯔ ꯇꯥꯕꯤꯔꯛꯑꯣ ꯑꯗꯨ ꯑꯗꯥꯑꯅ ꯍꯥꯏꯕꯗ ꯑꯩꯈꯣꯏꯁꯨ ꯌꯥꯝ ꯍꯥꯏꯖꯅꯤꯡꯗꯦ ꯃꯔꯝꯗꯤ ꯃꯣꯏ ꯇ꯭ꯔꯥꯟꯁꯄꯣꯔꯠꯇꯦꯁꯟ ꯈꯛꯇꯪꯗ ꯄꯩꯁꯥ ꯌꯥꯝ ꯆꯪꯉꯦꯕ ꯑꯗꯨꯅ ꯄꯣꯠꯁꯤ ꯑꯗꯨꯃꯥꯏꯅ ꯇꯧꯔ ꯃꯇꯨꯡꯁꯤꯗ ꯑꯩꯈꯣꯏꯅ ꯄꯩꯁꯥꯁꯤ ꯈꯔ ꯑꯗꯨꯝ ꯃꯣꯏ ꯇꯥꯕꯤꯔꯛꯏ ꯆꯥꯝꯃ ꯆꯅꯤ ꯑꯗꯨꯝ ꯇꯥꯕꯤꯔꯛꯄ ꯌꯥꯎꯏ ꯑꯗꯨ ꯇ꯭ꯔꯥꯟꯁꯄꯣꯔꯠꯇꯦꯁꯟꯁꯤ ꯈꯤꯇꯪ ꯈꯨꯗꯣꯡ ꯆꯥꯅ ꯅꯨꯡꯉꯥꯏꯅ ꯂꯝꯕꯤꯗ ꯄꯩꯁꯥ ꯊꯠꯇꯅ ꯂꯧꯔꯤꯕ ꯈꯣꯠꯂꯤꯕ ꯑꯃ ꯑꯃꯁꯤ ꯈꯤꯇꯪ ꯇꯧꯕꯤꯗ꯭ꯔꯒꯗꯤ ꯌꯥꯝ ꯅꯨꯡꯉꯥꯏꯖꯒꯅꯤ ꯄꯣꯠꯁꯨ ꯍꯣꯡꯅ ꯐꯪꯗꯧ ꯃꯥꯜꯂꯦ ꯍꯧꯖꯤꯛ ꯉꯥ ꯀꯧꯇꯥ ꯉꯥ ꯀꯧꯇꯥꯁꯤ ꯌꯥꯝ ꯄꯥꯝꯅ ꯆꯥꯖꯩ ꯑꯩꯈꯣꯏꯁꯤ ꯉꯥ ꯀꯧꯇꯥꯁꯤ ꯌꯥꯝ ꯇꯥꯡꯈꯠꯈ꯭ꯔꯦ ꯑꯥꯗ ꯍꯥꯟꯅ ꯒꯣꯖꯤꯜꯂꯥ ꯂꯨꯄꯥ ꯀꯨꯟ ꯄꯤꯔꯝꯕꯗꯣ ꯂꯨꯄꯥ ꯀꯨꯟ ꯄꯤꯈꯠꯈ꯭ꯔꯦ ꯂꯨꯄꯥ ꯆꯥꯝꯃ ꯄꯤꯈꯠꯈ꯭ꯔꯦ ꯑꯗꯨꯃꯥꯏꯅ ꯇꯧꯋꯤ ꯑꯗꯨꯅꯤ ꯄꯣꯠ ꯆꯩꯁꯤ ꯇꯥꯡꯈꯠꯂꯛꯏꯁꯤꯒꯤ ꯃꯔꯝꯁꯤꯅꯗꯤ ꯀꯔꯤꯝ ꯅꯠꯇꯦ ꯑꯩꯈꯣꯏꯒꯤ ꯂꯝꯕꯤ ꯂꯝꯍꯥꯡꯗ ꯈꯔ ꯊꯠꯂꯒ ꯄꯩꯁꯥ ꯂꯧꯕꯤꯈꯤꯕ ꯑꯃ ꯑꯃ ꯇꯧꯕ ꯁꯤꯈꯇꯅꯅꯤ ꯑꯗꯨꯒ ꯑꯩꯈꯣꯏꯒꯤ ꯄꯣꯠꯁꯤ ꯑꯗꯨ ꯃꯉꯥꯏꯗ ꯍꯋꯥꯏ ꯆꯦꯡꯋꯥꯏ ꯑꯥꯜꯂꯨ ꯅꯣꯡꯃꯒꯤ ꯑꯗꯨ ꯑꯣꯏꯕ ꯆꯥꯗꯕ ꯌꯥꯗ꯭ꯔꯕ ꯑꯗꯨ ꯈꯛꯇꯪ ꯂꯧꯕꯅꯤꯗ ꯑꯗꯨ ꯍꯥꯏꯔ ꯑꯩ ꯁꯨꯝ ꯇꯦꯜꯂꯞꯅ ꯊꯝꯖꯒꯦ